ꯑꯥꯔꯠ ꯑꯃꯁꯨꯡ ꯀ꯭ꯔꯥꯐꯃꯦꯟ ꯏꯟꯚꯥꯏꯔꯣꯟꯃꯦꯟ ꯑꯦꯟ ꯅꯦꯆꯔꯒꯤ ꯃꯇꯥꯡꯗ ꯑꯥꯔꯠ ꯑꯁꯤꯅ ꯀꯌꯥꯒꯤ ꯃꯇꯤꯛ ꯐꯖꯩ ꯑꯃꯁꯨꯡ ꯑꯥꯔꯠ ꯑꯁꯤꯅ ꯑꯩꯈꯣꯏꯅ ꯗ꯭ꯔꯣ ꯑꯃ ꯇꯧꯕꯁꯦ ꯑꯥꯔꯠ ꯑꯃ ꯁꯦꯝꯕꯗ

ꯃꯥꯁꯨ ꯃꯁꯥꯒꯤ ꯑꯥꯏꯗꯤꯌꯥ ꯄꯨꯊꯣꯛꯑꯒ ꯁꯦꯝꯖꯕꯅꯤ ꯑꯗꯨꯒ ꯏꯟꯚꯥꯏꯔꯣꯟꯃꯦꯟ ꯍꯥꯏꯔꯒꯗꯤ ꯑꯩꯈꯣꯏꯅ ꯎꯅꯥ ꯋꯥꯅꯥ ꯊꯥꯕ ꯑꯁꯤ ꯑꯩꯈꯣꯏꯒꯤ ꯑꯩꯈꯣꯏꯉꯣꯟꯗ ꯕꯦꯅꯤꯐꯤꯠꯁ ꯐꯪꯉꯤ ꯏꯟꯚꯥꯏꯔꯣꯟꯃꯦꯟ ꯑꯁꯤ ꯐꯖꯗ꯭ꯔꯕ ꯐꯖꯗꯕ ꯇꯥꯔꯒꯗꯤ ꯑꯩꯈꯣꯏꯒꯤ ꯄꯣꯜꯂꯨꯁꯟ ꯑꯁꯤ ꯐꯠꯂꯛꯇꯦ ꯑꯩꯈꯣꯏꯕꯨ ꯂꯥꯏꯅꯥ ꯂꯥꯏꯅꯥ ꯀꯌꯥꯝ ꯄꯤꯕꯤ ꯑꯗꯨꯒꯤ ꯃꯊꯛꯇ ꯅꯦꯆꯔ ꯑꯁꯤꯅ ꯀꯌꯥꯒꯤ ꯃꯇꯤꯛ ꯑꯩꯈꯣꯏꯒꯤꯗꯃꯛꯇ ꯐꯩ ꯑꯩꯈꯣꯏꯒꯤꯗꯃꯛꯇ ꯌꯥꯝꯅ ꯏꯝꯄꯣꯔꯇꯦꯟ ꯑꯣꯏꯕ ꯄꯤ ꯅꯦꯆꯔ ꯑꯁꯤ ꯂꯩꯇꯕ ꯇꯥꯔꯒꯗꯤ ꯑꯩꯈꯣꯏꯒꯤ ꯑꯁꯥꯕꯁꯦ ꯍꯦꯟꯒꯠꯂꯛꯀꯅꯤ ꯏꯪꯕ ꯍꯥꯏꯕꯁꯤ ꯂꯩꯔꯣꯏ ꯍꯥꯏꯅꯁꯨ ꯈꯜꯂꯤ ꯑꯗꯨꯗꯤ ꯑꯁꯤꯗꯒꯤ ꯍꯦꯟꯅ ꯑꯩꯈꯣꯏꯉꯣꯟꯗ ꯅꯦꯆꯔ ꯑꯁꯤꯅ ꯐꯖꯕ ꯄꯤ ꯅꯦꯆꯔ ꯑꯁꯤꯅ ꯀꯌꯥꯒꯤ ꯃꯇꯤꯛ ꯐꯖꯩ ꯍꯥꯏꯕꯁꯤ ꯃꯍꯥꯛꯅ ꯅꯦꯆꯔ ꯑꯁꯤꯅ ꯎ ꯋꯥ ꯎ ꯄꯤꯌꯦ ꯋꯥ ꯄꯤꯌꯦ ꯑꯃꯁꯨꯡ ꯎꯆꯦꯛ ꯁꯥ ꯑꯃꯁꯨꯡ ꯃꯤ ꯖꯤꯕ ꯀꯌꯥ ꯃꯈꯜ ꯖꯤꯕ ꯃꯈꯜ ꯀꯌꯥ ꯑꯁꯤ ꯁꯦꯝꯃꯒ ꯅꯦꯆꯔ ꯑꯁꯤꯅ ꯑꯩꯈꯣꯏꯒꯤꯗꯃꯛꯇ ꯐꯖꯅꯕꯒꯤꯗꯃꯛꯇ ꯄꯤꯕꯤꯔꯤ